ꯑꯅꯥ ꯂꯥꯏꯌꯦꯡ ꯆꯠꯊꯣꯛ ꯆꯠꯁꯤꯟ ꯃꯍꯩ ꯃꯁꯤꯡ ꯑꯃꯁꯨꯡ ꯑꯇꯣꯞꯄ ꯃꯔꯨ ꯑꯣꯏꯕ ꯃꯊꯧꯁꯤꯡꯗ ꯈꯨꯡꯒꯪ ꯑꯃꯁꯨꯡ ꯇꯥꯎꯟꯗ ꯐꯍꯟꯅꯤꯡꯕꯗꯤ ꯁꯔꯀꯥꯔꯅ ꯂꯝꯕꯤ ꯐꯠꯇ꯭ꯔꯦ ꯍꯥꯏꯅ ꯍꯦꯛꯇ ꯁꯦꯝꯃꯛꯄꯗ

ꯁꯔꯀꯥꯔꯅ ꯇꯧꯔꯛꯄꯗ ꯑꯩꯈꯣꯏꯒꯤ ꯁꯔꯨꯛ ꯐꯪꯗꯕ ꯌꯥꯗꯦꯅ ꯊꯤꯡꯕꯒꯤ ꯆꯠꯅꯕꯤ ꯑꯃ ꯂꯩꯕꯁꯤ ꯑꯁꯤꯃꯗꯤ ꯁꯦꯡꯅ ꯇꯧꯍꯟꯅꯤꯡꯗꯦ ꯑꯗꯨꯅ ꯂꯝꯕꯤ ꯂꯝ ꯐꯔꯛꯑꯗꯤ ꯑꯩꯈꯣꯏꯅ ꯆꯠꯅꯤꯡꯕ ꯃꯐꯝꯗ ꯆꯠꯄꯗ ꯊꯨꯅ ꯌꯧꯋꯤ ꯃꯇꯝꯁꯨ ꯁꯦꯕ ꯑꯣꯏ ꯑꯗꯨꯅ ꯁꯔꯀꯥꯔꯅ ꯇꯧꯕ ꯈꯨꯗꯤꯡꯃꯛꯇ ꯑꯩꯈꯣꯏ ꯄ꯭ꯔꯖꯥ ꯑꯃ ꯑꯣꯏꯅ ꯌꯥꯔꯒ ꯑꯐꯕ ꯂꯝꯕꯤꯗ ꯇꯧꯅꯕꯩꯗꯃꯛꯇ ꯈꯟꯅ ꯅꯩꯅꯕ ꯑꯗꯨꯅ ꯃꯔꯨ ꯑꯣꯏꯅ ꯃꯔꯨ ꯑꯣꯏꯕ ꯃꯊꯧꯅꯤ ꯍꯥꯏꯅ ꯈꯟꯖꯩ